ꯑꯉꯥꯡꯁꯤꯡꯗ ꯁ꯭ꯀꯨꯜꯒꯤ ꯁꯦꯂꯦꯕꯁꯇ ꯕꯦꯡꯒꯤ ꯋꯥꯔꯛꯐ꯭ꯂꯣ ꯊꯧꯁꯤꯜ ꯊꯧꯔꯥꯡꯁꯤꯡ ꯂꯣꯟꯁꯤꯡ ꯔꯤꯇ꯭ꯔꯟꯁꯤꯡ ꯇꯦꯛꯁꯦꯁꯁꯤꯡꯅ ꯆꯤꯡꯕꯒꯤ ꯃꯇꯥꯡꯗ ꯇꯝꯕꯤꯕ ꯃꯊꯧ ꯇꯥꯏ ꯍꯥꯏꯅ ꯈꯟꯖꯩ ꯃꯔꯝꯗꯤ ꯑꯉꯥꯡꯁꯤꯡ ꯑꯁꯤꯅ ꯄꯩꯁꯥ ꯁꯤꯖꯤꯟꯅꯕ ꯃꯇꯝꯗ ꯐꯖꯟꯅ ꯁꯤꯖꯟꯅꯕ ꯑꯃꯗꯤ ꯕꯦꯡꯗ ꯇꯨꯡꯁꯤꯟꯕꯒꯤ ꯍꯩꯅꯕꯤ ꯑꯁꯤ ꯂꯩꯍꯟꯕ ꯇꯉꯥꯏ ꯐꯗꯦ ꯃꯔꯝ ꯆꯥꯗꯅ ꯄꯩꯁꯥ ꯁꯤꯖꯤꯟꯅꯗꯕ ꯕꯦꯡꯗ ꯁꯦꯚꯤꯡ ꯇꯧꯍꯟꯕꯒꯤ ꯍꯩꯅꯕꯤ ꯂꯩꯍꯟꯒꯗꯕꯅꯤ ꯃꯔꯝꯗꯤ ꯑꯉꯥꯡꯁꯤꯡ ꯑꯁꯤꯗ ꯅꯤꯌꯝ ꯂꯥꯟꯅ ꯁꯤꯖꯤꯟꯅꯒꯗꯕ ꯄꯩꯁꯥ ꯑꯗꯨ ꯅꯤꯌꯝ ꯆꯨꯝꯅ ꯇꯨꯡꯁꯤꯟꯗꯨꯅ ꯊꯝꯕꯒꯤ ꯍꯩꯅꯕꯤ ꯑꯗꯨ ꯂꯩꯍꯟꯒꯗꯕꯅꯤ